ꯃꯤꯅ ꯇꯧꯕꯒꯁꯦ ꯌꯥꯝ ꯈꯦꯠꯅꯩ ꯔꯣꯕꯣꯠꯅ ꯇꯧꯔꯛꯄꯅ ꯌꯥꯝꯅ ꯏꯐꯤꯁꯦꯟ ꯑꯣꯏꯕꯁꯨ ꯍꯦꯜꯂꯛꯑꯦ ꯑꯗꯨꯒ ꯃꯇꯝ ꯀꯟꯁꯨꯝ ꯇꯧꯕꯁꯨ ꯍꯟꯊꯔꯦ ꯑꯗꯨꯒ ꯄꯩꯁꯥꯁꯨ ꯁꯦꯞ ꯇꯧꯔꯦ ꯑꯗꯨ ꯔꯣꯕꯣꯠ ꯂꯩꯕꯁꯤꯅ ꯑꯩꯈꯣꯏ ꯃꯤꯑꯣꯏꯕꯗ ꯇꯨꯡꯗ ꯀꯥꯟꯅꯕ ꯄꯤꯔꯛꯀꯅꯤ ꯃꯔꯝꯗꯤ ꯔꯣꯕꯣꯠ ꯍꯥꯏꯕꯁꯤꯗꯤ ꯏꯐꯤꯁꯦꯟꯁꯤ ꯌꯥꯝꯅ ꯂꯩꯕ